ꯑꯩꯅ ꯊꯥꯕꯁꯤ ꯃꯔꯨ ꯑꯣꯏꯅ ꯆꯥꯕ ꯌꯥꯕ ꯃꯍꯩ ꯆꯥꯕ ꯌꯥꯕ ꯄꯥꯝꯕꯤꯁꯤꯡ ꯊꯥꯏ ꯃꯔꯨ ꯑꯣꯏꯅ ꯆꯝꯄ꯭ꯔꯥ ꯀꯣꯝꯂꯥ ꯍꯩꯅꯧ ꯌꯣꯡꯆꯥꯛ ꯊꯩꯕꯣꯡ ꯂꯐꯨ ꯑꯃꯗꯤ ꯅꯤꯝ ꯅꯤꯝꯁꯤꯅ ꯑꯃꯨꯛ ꯃꯁꯤꯅ ꯑꯣꯏꯅ ꯂꯩꯅꯥ ꯇꯤꯟꯅꯥ ꯀꯌꯥ ꯆꯪꯗꯅꯕ ꯅꯤꯝ ꯁꯤꯃ ꯊꯥꯏ ꯑꯗꯨꯒ ꯃꯔꯤ ꯆꯠꯄ ꯄꯥꯝꯕꯤꯗ ꯁꯦꯕꯣꯠ ꯃꯥꯏꯔꯦꯟ ꯇꯔꯕꯨꯖ ꯈꯣꯡꯗ꯭ꯔꯨꯝ ꯑꯁꯤꯅ ꯆꯤꯡꯕ ꯃꯈꯜꯁꯤꯡ ꯑꯁꯤ